ꯑꯣ ꯀꯩꯀꯩ ꯂꯩꯕꯤꯒꯗꯕꯅꯣ ꯏꯟꯊꯝꯊꯥꯒꯤ ꯐꯤꯔꯣꯟ ꯌꯣꯟꯖꯔꯤꯌꯦ ꯃꯌꯥꯝ ꯑꯃ ꯑꯣ ꯑꯣ

ꯑꯣ ꯂꯩꯌꯦ ꯂꯩꯌꯦ ꯑꯅꯧ ꯑꯅꯧꯕ ꯃꯌꯥꯝ ꯂꯥꯛꯑꯦꯁꯦ ꯏꯆꯦꯒꯤꯁꯨ ꯂꯧꯗꯣꯏ ꯅꯠꯇ꯭ꯔꯣ ꯑꯣ ꯑꯗꯨꯗꯤ ꯏꯆꯦꯗ ꯐꯖꯒꯗꯧꯕ ꯂꯣꯏ ꯐꯪꯉꯦ ꯑꯩꯈꯣꯏ ꯗꯨꯀꯥꯟꯖꯤꯗꯅꯦ ꯐꯪꯗꯕ ꯑꯃꯠꯇ ꯍꯦꯛ ꯂꯩꯇꯦ ꯑꯉꯥꯡꯗꯒꯤ ꯑꯍꯟꯗꯒꯤ ꯅꯨꯄꯥ ꯃꯆꯥ ꯅꯨꯄꯤ ꯃꯆꯥ ꯃꯧ ꯅꯍꯥ ꯂꯩꯁꯥꯕꯤ ꯃꯆꯥ ꯂꯣꯏ ꯐꯪꯉꯦ ꯏꯪꯗꯝꯙꯥꯒꯤ ꯐꯤꯔꯣꯟ ꯈꯛꯇꯪꯃꯛ ꯌꯣꯟꯕ ꯗꯨꯀꯥꯟꯅꯦꯕꯀꯣ ꯑꯗꯨꯅ ꯃꯈꯜ ꯈꯨꯗꯤꯡꯃꯛꯀꯤ ꯐꯤꯔꯣꯟꯁꯦ ꯂꯣꯏ ꯐꯪꯒꯅꯦꯕ ꯏꯆꯦꯒꯤꯁꯨ ꯌꯥꯎꯗꯣꯏ ꯅꯠꯇ꯭ꯔꯣ ꯑꯣ ꯑꯗꯨꯗꯤ ꯁꯦ ꯏꯆꯦꯗꯅꯦ ꯌꯥꯝꯅ ꯄꯛꯆꯒꯗꯕ ꯉꯔꯥꯡꯈꯇꯪ ꯊꯨꯡꯉꯕ ꯍꯧꯖꯤꯛꯈꯛꯇ ꯑꯌꯨꯛꯇ ꯕꯦꯜ ꯀꯥꯏꯕꯅꯤ ꯌꯥꯝ ꯐꯖꯕ ꯑꯩꯈꯣꯏꯒꯤ ꯊꯕꯥꯛ ꯈꯥꯏꯕꯤ ꯈꯨꯗꯥꯝꯒꯁꯦ ꯑꯅꯧ ꯑꯅꯧꯕ ꯃꯆꯨ ꯃꯆꯨ ꯄꯥꯟꯕ ꯈꯤꯇꯪ ꯂꯦꯝꯇꯛ ꯇꯧꯕ ꯑꯃ ꯌꯥꯎꯕꯅꯤ ꯌꯥꯝ ꯐꯖꯕ ꯑꯁꯤ ꯌꯦꯡꯍꯟꯒꯦ ꯏꯆꯦꯗ ꯑꯗꯨꯅꯦ ꯑꯣ ꯊꯕꯥꯛ ꯈꯥꯏꯕꯤꯁꯤꯒꯤ ꯐꯖꯕ ꯑꯃ ꯑꯅꯧꯕ ꯂꯥꯛꯄꯅꯦꯕꯀꯣ ꯑꯩꯈꯣꯏꯒꯤ ꯃꯆꯨꯁꯦ ꯑꯃꯨꯕꯅꯦ ꯑꯉꯥꯡꯕꯅꯦ ꯑꯗꯒꯤ ꯍꯪꯒꯝꯄꯥꯟꯗ ꯋꯥꯎꯔꯞ ꯆꯠꯄꯅꯦ ꯂꯩ ꯃꯆꯨꯅꯦ ꯏꯁꯤꯡ ꯃꯆꯨꯅꯦ ꯃꯣꯏꯁꯤꯡꯁꯦ ꯂꯥꯛꯑꯦ ꯀꯔꯤ ꯄꯥꯝ ꯃꯆꯨ ꯂꯧꯁꯤꯒꯦ ꯏꯆꯦ ꯀꯔꯤ ꯃꯆꯨꯗ ꯌꯦꯡꯁꯤꯒꯦ ꯑꯣ ꯍꯣꯏ ꯑꯉꯧꯕꯁꯤꯗꯤ ꯑꯍꯜ ꯈꯤꯇꯪ ꯑꯣꯏꯁꯜꯂꯛꯑꯃꯤꯅ ꯗꯦꯕ ꯀꯔꯃꯗꯁꯨ ꯑꯗꯨꯝ ꯏꯆꯟꯗ ꯆꯟꯅꯔꯦ ꯑꯗꯒꯤꯗꯤ ꯑꯁ꯭ꯋꯥꯏꯕꯣꯛ ꯆꯠꯊꯣꯛꯄꯗꯁꯨ ꯍꯧꯖꯤꯛꯇꯤ ꯑꯉꯧ ꯑꯔꯥꯛ ꯍꯥꯏꯕ ꯂꯩꯇ꯭ꯔꯦ ꯃꯆꯨꯁꯦ ꯆꯥꯕꯨ ꯆꯥꯟꯅꯔꯗꯤ ꯄꯪꯏꯟꯗꯁꯨ ꯏꯟꯅꯔꯦ ꯄꯪꯂꯤꯠꯇꯁꯨ ꯂꯤꯠꯅꯔꯗ꯭ꯔꯅꯦ ꯎꯝ ꯑꯉꯧꯕ ꯑꯃꯨꯕ ꯍꯥꯏꯁꯦ ꯑꯗꯨꯝ ꯃꯌꯥꯝꯒꯤ ꯀꯃꯟ ꯃꯆꯨ ꯑꯣꯏꯅ ꯇꯧꯅꯔꯦꯕ ꯍꯧꯖꯤꯛꯁꯦ ꯍꯣ ꯑꯉꯧꯕꯁꯦ ꯍꯦꯛ ꯌꯦꯡꯉꯣ ꯑꯧ ꯑꯧ ꯂꯩꯌꯦ ꯂꯩꯌꯦ ꯐꯩꯖꯨꯞ ꯍꯥꯛꯊꯪ ꯄꯥꯔꯞ ꯇꯧꯕ ꯑꯩꯈꯣꯏꯒꯤ ꯑꯦ ꯁꯤ ꯕ꯭ꯂꯥꯡꯀꯦꯠꯀꯥꯏꯅ ꯍꯥꯏꯅꯕꯗꯣ ꯀꯥꯂꯦꯟꯗꯁꯨ ꯑꯗꯨꯝ ꯁꯨꯞꯄꯗ ꯌꯥꯕ ꯐꯤ ꯃꯅꯨꯡꯗ ꯑꯗꯒꯤ ꯏꯪꯗꯝꯗꯥꯒꯤꯁꯨ ꯑꯗꯨꯝ ꯂꯨꯝꯇꯛ ꯇꯧꯕ ꯑꯃ ꯑꯁꯤ ꯑꯗꯨꯝ ꯂꯧꯕ ꯌꯥꯕꯅꯦ ꯀꯣꯇꯟꯒꯤ ꯑꯣꯏꯕꯁꯦ ꯑꯩꯈꯣꯏꯒꯤ ꯂꯩꯔꯣꯡ ꯀꯨꯞꯅꯒ ꯁꯥꯠꯄ ꯁꯤ ꯌꯥꯝ ꯐꯖꯕꯅꯦ ꯑꯩꯈꯣꯏꯒꯤ ꯃꯦꯗꯤꯌꯝꯅꯦ ꯁ꯭ꯃꯣꯜꯅꯦ ꯂꯥꯔꯖꯅꯦ ꯁꯥꯏꯁ ꯑꯍꯨꯝ ꯂꯥꯛꯑꯦꯕꯀꯣ ꯅꯤꯡꯗꯝꯗꯥ ꯀꯥꯂꯦꯟꯊꯥ ꯅꯥꯏꯗꯕ ꯐꯩꯖꯨꯞꯅꯦ ꯁꯤꯃꯗꯤ ꯑꯩꯈꯣꯏꯒꯤ ꯐꯩꯖꯨꯞ ꯈꯔ ꯀꯣꯟꯕ ꯄꯥꯝꯕ ꯃꯤ ꯂꯩꯗꯅ ꯂꯩꯗꯅꯀꯣ ꯑꯗꯨꯅ ꯑꯗꯨꯝ ꯀꯥꯂꯦꯟꯗꯁꯨ ꯑꯗꯨꯝ ꯀꯣꯟꯕ ꯌꯥꯕ ꯏꯪꯗꯝꯗꯥꯗꯁꯨ ꯑꯗꯨꯝ ꯍꯥꯛꯊꯪ ꯑꯣꯏꯅ ꯁꯤꯖꯟꯅꯕ ꯌꯥꯕ ꯐꯤ ꯀꯌꯥꯝ ꯂꯧꯁꯤꯒꯦ ꯏꯆꯦ ꯑꯣ ꯁꯥꯏꯖ ꯀꯔꯝꯕ ꯁꯥꯏꯖꯇ ꯄꯥꯝꯃꯤꯅꯣ ꯑꯣ ꯑꯗꯣ ꯃꯆꯨꯁꯤꯗꯤ ꯁꯤꯗꯤ ꯑꯋꯥꯎ ꯑꯔꯥꯛꯇ ꯑꯌꯥꯝꯕꯅꯗꯤ ꯂꯥꯛꯑꯦ ꯑꯌꯥꯛꯄꯁꯦ ꯀꯥ ꯍꯦꯟꯅ ꯌꯥꯎꯔꯛꯇꯦ ꯑꯣ ꯑꯋꯥꯎꯕꯁꯦ ꯑꯩꯈꯣꯏꯒꯤ ꯀ꯭ꯔꯤꯝ ꯃꯆꯨ ꯑꯣꯏ ꯀꯩ ꯑꯣꯏ ꯏꯁꯤꯡ ꯃꯆꯨ ꯑꯣꯏ ꯀꯩ ꯑꯣꯏ ꯑꯗꯒꯤ ꯑꯁꯪꯕ ꯍꯥꯏꯔꯒꯁꯨ ꯄꯨꯔꯥ ꯁꯪꯇ꯭ꯔꯤꯛ ꯁꯪꯕ ꯅꯠꯇꯕ ꯀꯣ ꯋꯥꯎꯔꯞ ꯇꯧꯅ ꯁꯪꯕꯁꯤꯗꯅꯦ ꯂꯩꯔꯣꯡꯅ ꯀꯨꯞꯂꯥꯡ ꯂꯥꯡꯉꯒ ꯇꯧꯕꯁꯦ ꯑꯁꯤ ꯑꯣꯏꯅ ꯂꯣꯏꯅ ꯂꯥꯛꯑꯦ ꯃꯅꯨꯡꯗ ꯁꯤ ꯍꯥꯜꯂꯤꯁꯦ ꯑꯩꯈꯣꯏꯒꯤ ꯎꯆꯦꯛ ꯃꯇꯨꯒ ꯎꯆꯦꯛ ꯃꯇꯨꯅ ꯍꯥꯟꯕ ꯑꯃꯒ ꯑꯗꯒꯤꯗꯤ ꯑꯩꯈꯣꯏꯒꯤ ꯐꯥꯏꯕꯔꯅ ꯍꯥꯟꯕꯑꯃꯒ ꯑꯅꯤ ꯊꯣꯛꯅ ꯂꯩꯌꯦꯕꯀꯣ ꯑꯗꯣ ꯐꯥꯏꯕꯔꯅ ꯍꯥꯟꯕꯁꯤꯅꯗꯤ ꯈꯔ ꯍꯣꯡꯉꯦ ꯎꯆꯦꯛ ꯃꯇꯨꯅ ꯍꯥꯟꯕꯁꯤꯅ ꯑꯃꯨꯛ ꯈꯔ ꯇꯥꯡꯕ ꯍꯥꯏ ꯇꯥꯔꯦ ꯑꯗꯣ ꯀꯔꯝꯕꯗ ꯌꯦꯡꯁꯤꯒꯦ ꯂꯩꯌꯦ ꯂꯩꯌꯦ ꯑꯍꯟꯅ ꯂꯤꯠꯄ ꯌꯥꯕ ꯐꯨꯔꯤꯠ ꯑꯊꯥ ꯑꯔꯥꯛꯁꯦ ꯅꯨꯄꯥ ꯃꯆꯥ ꯆꯍꯤ ꯀꯌꯥꯃꯨꯛꯀꯤ ꯃꯤ ꯑꯣꯏꯗꯣꯏꯅꯣ ꯄꯥꯈꯪꯂꯣ ꯑꯣ ꯄꯥꯈꯪ ꯃꯆꯥꯒꯤꯅꯤꯅꯦꯀꯣ ꯑꯣ ꯃꯣꯏꯒꯤꯗꯤ ꯈꯤꯇꯪ ꯍꯥꯏ ꯅꯦꯛ ꯑꯣꯏꯕ ꯑꯗꯒꯤꯗꯤ ꯔꯥꯎꯟ ꯀꯣꯂꯔ ꯑꯣꯏꯕ ꯁ꯭ꯋꯦꯠ ꯁꯥꯔꯠꯀꯥꯗꯣꯀꯣ ꯑꯗꯒꯤꯗꯤ ꯁ꯭ꯋꯦꯇꯔꯗꯁꯨ ꯂꯩꯔꯦ ꯃꯣꯏꯒꯤꯁꯦ ꯑꯊꯥꯕ ꯄꯥꯔꯞ ꯇꯧꯕꯁꯨ ꯂꯩ ꯊꯥꯔꯞ ꯇꯧꯕꯁꯨ ꯂꯩ ꯑꯗꯨꯒ ꯍꯥꯏ ꯅꯦꯛ ꯍꯥꯏꯅ ꯄꯨꯔꯥ ꯑꯥ ꯌꯧꯅ ꯌꯧꯕꯤꯗꯨꯁꯨ ꯂꯩ ꯑꯗꯒꯤꯗꯤ ꯈꯤꯇꯪꯈꯛ ꯉꯛꯇꯒꯤ ꯈꯤꯇꯪꯈꯛ ꯀꯥꯈꯠꯄ ꯑꯃ ꯂꯩꯗꯥꯏꯅꯦ ꯑꯗꯨ ꯃꯁꯥ ꯅꯥꯟꯕ ꯑꯉꯥꯡ ꯅꯨꯄꯥ ꯃꯆꯥ ꯄꯥꯈꯪ ꯃꯆꯥꯅ ꯁꯦꯠꯄꯗꯗꯤ ꯂꯤꯠꯄꯗꯗꯤ ꯌꯥꯝꯅ ꯐꯖꯕꯗꯣ ꯑꯗꯨ ꯑꯣꯏꯕ ꯑꯗꯩ ꯄꯣꯠꯁꯦ ꯑꯩꯈꯣꯏꯒꯤ ꯊꯥꯏꯂꯦꯟ ꯂꯣꯝꯒꯤ ꯄꯣꯠ ꯑꯗꯒꯤ ꯕꯪꯒ꯭ꯂꯥꯗꯦꯁꯇꯒꯤ ꯂꯥꯛꯄ ꯄꯣꯠ ꯄꯣꯠ ꯑꯅꯤ ꯑꯍꯨꯝ ꯊꯣꯛꯅ ꯂꯩꯌꯦꯕꯀꯣ ꯑꯗꯒꯤ ꯃꯇꯨꯁꯤꯗꯁꯨ ꯑꯩꯈꯣꯏꯒꯤ ꯐꯦꯕ꯭ꯔꯤꯛꯁꯤꯗꯁꯨ ꯑꯩꯈꯣꯏꯒꯤ ꯄꯣꯂꯔꯒꯤ ꯁꯨꯠ ꯄꯣꯂꯔ ꯁꯨꯠꯅ ꯇꯧꯅꯔꯤꯗꯣ ꯒꯣꯡ ꯒꯣꯡ ꯂꯥꯎꯕ ꯑꯗꯨꯒꯨꯝꯕ ꯈꯔ ꯍꯣꯡꯇꯛ ꯇꯧꯕꯗꯁꯨ ꯂꯩ ꯑꯗꯒꯤꯗꯤ ꯋꯨꯂꯟꯒꯤ ꯑꯁꯦꯡꯕ ꯀꯥꯁꯃꯤꯔꯤ ꯋꯨꯂꯟꯅꯒ ꯁꯥꯕ ꯋꯨꯜ ꯑꯁꯦꯡꯕ ꯑꯩꯈꯣꯏꯒꯤ ꯑꯅꯥꯟꯕ ꯆꯠꯊꯣꯛꯄꯗꯒ ꯑꯩꯈꯣꯏꯒꯤ ꯄꯤꯁ ꯑꯃꯅꯤ ꯈꯛꯀ ꯊꯝꯅꯤꯡꯕꯒꯤ ꯑꯣꯏꯔꯒꯗꯤ ꯅꯥꯟꯅ ꯊꯝꯅꯤꯡꯕꯒꯤ ꯑꯗꯨꯒꯨꯝꯕꯁꯨ ꯂꯩ ꯑꯌꯨꯛ ꯅꯨꯡꯗꯥꯡꯒꯤꯗ ꯂꯧꯗꯣꯏꯔꯥ ꯆꯠꯊꯣꯛꯄꯒꯤꯁꯤꯗ ꯂꯧꯗꯣꯏꯔꯥ ꯀꯃꯥꯏ ꯇꯧꯕꯅꯣ ꯑꯣ ꯍꯣ ꯑꯌꯨꯛ ꯅꯨꯡꯗꯥꯡ ꯂꯩꯌꯦ ꯂꯩꯌꯦ ꯅꯨꯄꯤ ꯃꯆꯥꯒꯤꯁꯨ ꯍꯧꯖꯤꯛꯀꯤ ꯄꯣꯂꯔ ꯍꯥꯏꯔꯤꯁꯦ ꯄꯣꯂꯔ ꯁꯨꯠ ꯍꯥꯏꯕ ꯄꯣꯂꯔ ꯁꯦꯠꯁꯦ ꯒꯣꯡ ꯒꯣꯡ ꯂꯥꯎꯕꯗꯣ ꯑꯗꯨ ꯁꯤꯒꯤ ꯁꯨꯠꯁꯨ ꯂꯩ ꯐꯨꯔꯤꯠ ꯈꯇꯪ ꯈꯣꯡꯒ꯭ꯔꯥꯎ ꯈꯇꯪ ꯂꯩꯒꯦ ꯍꯥꯏꯕꯁꯨ ꯂꯩ ꯑꯌꯨꯛ ꯅꯨꯡꯗꯥꯡꯒꯤꯅ ꯑꯗꯨꯒ ꯆꯠꯊꯣꯛꯄꯒꯤ ꯑꯣꯏꯔꯒꯗꯤ ꯅꯨꯄꯤꯒꯤꯗꯤ ꯃꯈꯜꯁꯦ ꯑꯃꯨꯛꯀ ꯍꯦꯟꯅ ꯂꯩꯒ꯭ꯔꯦ ꯍꯥꯏ ꯅꯦꯛꯇ ꯂꯩꯔꯦ ꯀꯨꯗꯥꯝ ꯄꯥꯟꯕꯤꯗ ꯂꯩꯔꯦ ꯑꯗꯒꯤꯗꯤ ꯈꯨꯠ ꯈꯨꯗꯥꯡ ꯆꯥꯎꯈꯠꯄ ꯍꯧꯖꯤꯛꯀꯥꯟꯗꯤ ꯐ꯭ꯔꯤ ꯁꯥꯏꯖꯑꯅ ꯑꯃꯁꯨ ꯇꯧꯅꯗ꯭ꯔꯥ ꯂꯩꯁꯥꯕꯤ ꯃꯆꯥꯒꯤꯗꯤ ꯒꯣꯡ ꯒꯣꯡ ꯂꯥꯎꯕ ꯌꯥꯝ ꯆꯈꯠꯄꯗꯣ ꯑꯦꯛꯁꯇ꯭ꯔꯥ ꯁꯥꯏꯖ ꯑꯃ ꯑꯗꯨꯒꯨꯝꯕꯁꯨ ꯂꯩ ꯃꯌꯥꯝ ꯑꯃ ꯂꯩ ꯀꯔꯝꯕꯗ ꯑꯣꯏꯅ ꯌꯦꯡꯅꯤꯡꯒꯦ ꯑꯉꯥꯡ ꯅꯨꯄꯤ ꯃꯆꯥꯁꯤꯒꯤꯕꯣ ꯑꯧ ꯑꯧ ꯑꯧ ꯑꯧ ꯑꯣ ꯌꯨꯝꯗ ꯑꯣꯏꯅ ꯊꯝꯅꯤꯡꯕꯒꯤ ꯑꯣꯏꯔꯒꯗꯤ ꯇꯣꯉꯥꯟꯅ ꯑꯩꯒꯤ ꯍꯣꯜ ꯁꯦꯜ ꯔꯦꯠꯇꯅꯦ ꯄꯤꯁ ꯌꯥꯝꯅ ꯂꯧꯔꯛꯀꯗꯕ ꯑꯣꯏꯔꯒꯗꯤ ꯁꯨꯡꯁꯣꯏ ꯁꯣꯏꯗꯅ ꯑꯗꯨꯝ ꯑꯗꯨꯃꯥꯏꯅ ꯁꯥꯒꯦꯗ ꯑꯗꯨꯒ ꯂꯤꯛꯅ ꯆꯥꯅ ꯑꯗꯨꯝ ꯏꯆꯦ ꯍꯣꯏꯗꯤ ꯑꯗꯨꯝ ꯏꯇꯣꯏ ꯇꯣꯏꯗꯅ ꯑꯩꯒꯤ ꯀꯩꯅꯣꯁꯤꯗ ꯗꯨꯀꯥꯟꯖꯤꯗ ꯂꯥꯛꯑꯒ ꯂꯧꯕꯅꯤꯅꯅꯦ ꯑꯗꯨꯝ ꯈꯔ ꯌꯦꯡꯉꯒ ꯃꯌꯥꯝꯒꯤ ꯔꯦꯠꯇꯒꯤ ꯌꯦꯡꯉꯒ ꯁꯥꯔ ꯂꯣꯏꯔꯦ ꯑꯗꯨꯒ ꯌꯨꯝꯗ ꯊꯝꯒꯦ ꯍꯥꯏꯕ ꯂꯩꯔꯒꯗꯤ ꯑꯗꯨꯝ ꯌꯨꯝꯒꯤ ꯔꯦꯠ ꯇꯣꯉꯥꯟꯅ ꯑꯗꯨꯝ ꯑꯩ ꯁꯥꯔꯛꯀꯅꯤꯗ ꯑꯗꯨ ꯅꯨꯄꯤ ꯃꯆꯥꯒꯤꯁꯤꯕꯨ ꯀꯔꯝꯕ ꯂꯧꯒꯗꯣꯏꯅꯣ ꯌꯥꯅꯤ ꯌꯥꯅꯤ ꯑꯩ ꯑꯗꯨꯝ ꯁꯟꯗꯦꯒ ꯅꯣꯡꯃ ꯄꯥꯟꯕꯒꯗꯤ ꯈꯔ ꯍꯥꯡꯉꯒꯁꯨ ꯑꯣꯔꯗꯔ ꯂꯩꯕꯗꯨꯏ ꯃꯇꯨꯡ ꯏꯟꯅ ꯉꯥꯛꯇꯪ ꯍꯥꯡꯉꯒ ꯂꯧꯊꯣꯛꯑꯝꯃꯦꯕꯀꯣ ꯂꯧꯊꯣꯛꯑꯒꯗꯪ ꯄꯤꯕ ꯑꯗꯨꯒ ꯑꯇꯩ ꯅꯨꯃꯤꯠꯇꯤ ꯑꯗꯨꯝ ꯑꯌꯨꯛ ꯄꯨꯡ ꯅꯤꯄꯥꯟꯗꯒꯤꯅ ꯅꯨꯡꯗꯥꯡ ꯄꯨꯡ ꯇꯔꯥꯕꯣꯛꯇꯤ ꯑꯗꯨꯝ ꯍꯥꯡꯉꯦꯕ ꯑꯗꯣ ꯏꯆꯦꯅ ꯂꯥꯛꯀꯗꯧꯕ ꯑꯣꯏꯔꯒꯗꯤ ꯑꯩꯗꯤ ꯑꯗꯨꯝ ꯂꯩꯖꯩꯕꯀꯣ ꯗꯨꯀꯥꯟꯗ ꯑꯩ ꯑꯇꯣꯞ ꯑꯇꯣꯞꯄ ꯊꯕꯛ ꯃꯌꯥꯝ ꯆꯠꯊꯣꯛꯑꯦꯕ ꯑꯗꯨꯅ ꯏꯆꯦꯅ ꯂꯥꯛꯀꯗꯧꯕ ꯂꯩꯔꯒꯗꯤ ꯑꯩ ꯑꯗꯨꯝ ꯅꯨꯃꯤꯠꯇꯣ ꯄꯥꯎ ꯐꯥꯎꯅꯔꯒ ꯂꯩꯔꯝꯒꯦꯕꯀꯣ ꯑꯗꯨꯃꯥꯏꯅ ꯍꯣ ꯍꯣ ꯂꯥꯛꯄꯤꯔꯣ ꯑꯗꯣ ꯑꯉꯥꯡ ꯉꯁꯥꯏꯒꯤ ꯅꯨꯄꯥ ꯃꯆꯥꯒꯤ ꯁ꯭ꯋꯦꯇꯔ ꯂꯧꯒꯦ ꯑꯗꯒꯤ ꯅꯨꯄꯤ ꯃꯆꯥꯒꯤ ꯂꯩꯁꯥꯕꯤ ꯃꯆꯥꯒꯤ ꯍꯪꯉꯝꯕꯗꯣ ꯀꯔꯝ ꯀꯔꯝꯕ ꯂꯧꯗꯣꯏꯅꯣ ꯑꯗꯨ ꯆꯧꯔꯥꯛꯄ ꯑꯝꯇ ꯍꯥꯟꯅ ꯍꯥꯏꯕꯤꯔꯛꯑꯣ ꯑꯗꯨꯒ ꯏꯆꯦꯅ ꯍꯌꯦꯡ ꯂꯥꯛꯄꯗꯅ ꯕꯜꯛ ꯑꯣꯏꯅ ꯃꯌꯥꯝ ꯂꯧꯒꯗꯕꯗꯣ ꯈꯟꯗꯣꯛ ꯈꯟꯖꯤꯟ ꯇꯧꯔꯒꯁꯨ ꯍꯧꯖꯤꯛꯀꯤ ꯑꯣꯏꯅꯗꯤ ꯍꯥꯏꯗꯤ ꯑꯩꯈꯣꯏꯒꯤ ꯄꯣꯠꯁꯦ ꯌꯥꯝ ꯊꯨꯅ ꯆꯠꯂꯦꯕ ꯌꯨꯝꯁꯀꯩꯁ ꯉꯥꯏ ꯂꯩꯔꯒꯗꯤ ꯂꯣꯏꯊꯣꯛꯈꯤꯕꯁꯨ ꯌꯥꯏꯑꯕ ꯑꯗꯨꯗꯨꯅ ꯏꯆꯦꯅ ꯏꯆꯥꯒꯤ ꯏꯁꯥꯒꯤ ꯑꯩꯈꯣꯏꯒꯤ ꯏꯁꯥꯅ ꯂꯤꯠꯀꯗꯧꯕ ꯐꯨꯔꯤꯠꯇꯨꯅꯦ ꯑꯗꯒꯤꯗꯤ ꯉꯁꯥꯏꯒꯤ ꯕ꯭ꯂꯥꯡꯀꯦꯠꯇꯣ ꯎꯝ ꯑꯣ ꯎꯝ ꯑꯣ ꯑꯗꯨꯗꯣ ꯈꯟꯗꯣꯛꯑꯒ ꯑꯩ ꯊꯝꯃꯝꯃꯒꯦꯕ ꯍꯧꯖꯤꯛꯀꯤ ꯑꯩꯈꯣꯏꯒꯤ ꯀꯩꯅꯣ ꯊꯤꯟꯕꯒꯤ ꯊꯕꯛꯁꯨ ꯇꯧꯕꯅꯤꯅꯅꯦ ꯃꯤꯅ ꯑꯣꯔꯗꯔꯁꯦ ꯑꯣꯟꯂꯥꯏꯟꯗ ꯑꯥ ꯑꯥ ꯑꯗꯨꯗꯨꯅ ꯑꯗꯨꯝ ꯑꯩꯈꯣꯏꯒꯤ ꯑꯣꯟꯂꯥꯏꯟ ꯃꯥꯔꯀꯦꯠ ꯄ꯭ꯂꯦꯁꯇ ꯀꯩꯗ ꯊꯥꯒꯠꯂꯒꯁꯨ ꯌꯣꯟꯕꯅꯤꯅ ꯄꯣꯠꯁꯦ ꯖꯔ ꯖꯔ ꯖꯔ ꯅꯨꯃꯤꯠ ꯅꯤꯅꯤ ꯅꯤꯅꯤ ꯈꯨꯗꯤꯡꯒꯤ ꯂꯣꯏ ꯆꯠꯂꯦꯕ ꯍꯣꯡꯉꯦꯕ ꯑꯗꯨꯗꯨꯅ ꯏꯆꯦꯅ ꯉꯁꯤ ꯄꯥꯝꯗꯅ ꯑꯩꯅ ꯍꯥꯏꯒꯤꯕꯁꯤꯡꯗꯣ ꯄꯥꯝ ꯂꯩꯔꯒ ꯍꯥꯡꯆꯤꯠꯁꯨ ꯑꯃꯨꯛ ꯌꯨꯝꯖꯀꯩꯁꯥ ꯂꯥꯛꯄꯗꯨꯗ ꯂꯩꯔꯝꯗ꯭ꯔꯒꯗꯤ ꯀꯔꯤꯒꯨꯝꯕ ꯅꯨꯡꯉꯥꯏꯇꯦꯗꯅꯀꯣ ꯑꯥ ꯑꯗꯨꯗꯨꯅ ꯀꯔꯝꯕꯗ ꯍꯧꯖꯤꯛꯀꯤ ꯏꯆꯦꯒꯤ ꯐꯨꯔꯤꯠ ꯑꯃ ꯑꯩꯅ ꯉꯁꯥꯏ ꯀꯨꯗꯥꯝ ꯄꯥꯟꯕ ꯑꯃ ꯍꯥꯏꯈꯤꯕꯗꯣ ꯑꯉꯧꯕꯗꯣ ꯑꯗꯨꯝ ꯊꯃꯝꯃꯣ ꯍꯥꯏꯕ ꯅꯠꯇ꯭ꯔꯣ ꯑꯣ ꯑꯗꯨꯒ ꯉꯁꯥꯏꯒꯤ ꯐꯩꯖꯨꯞꯇꯨꯅ ꯀꯔꯤ ꯃꯆꯨꯗ ꯊꯃꯝꯃꯣꯒꯦ ꯑꯣ ꯑꯋꯥꯎꯕꯁꯦ ꯀꯩꯅꯣꯅꯦ ꯑꯩꯈꯣꯏꯒꯤ ꯏꯁꯤꯡ ꯃꯆꯨꯒ ꯑꯗꯒꯤꯗꯤ ꯑꯁꯪꯕ ꯋꯥꯎꯔꯤ ꯋꯥꯎꯔꯤꯕꯗꯨꯒ ꯑꯥ ꯑꯥ ꯑꯗꯨꯗꯤ ꯃꯦꯗꯤꯌꯝꯗ ꯑꯁꯪꯕ ꯑꯃꯒ ꯏꯁꯤꯡ ꯃꯆꯨꯗꯨꯃꯒ ꯊꯝꯃꯝꯃꯒꯦ ꯑꯗꯒꯤ ꯑꯗꯨꯃꯥꯏꯅ ꯁꯦꯠ ꯁꯦꯠ ꯑꯅꯤꯗꯣ ꯆꯥꯟꯅꯅꯕꯀꯣ ꯑꯗꯨꯃꯥꯏ ꯊꯃꯝꯃꯒꯦ ꯑꯗꯨꯒ ꯅꯨꯄꯥ ꯃꯆꯥꯒꯤꯗꯅ ꯉꯁꯥꯏꯒꯤ ꯁ꯭ꯋꯦꯇꯔ ꯑꯃ ꯑꯩꯈꯣꯏꯒꯤ ꯋꯨꯂꯟꯒꯤ ꯁ꯭ꯋꯦꯇꯔ ꯉꯛꯁꯝ ꯈꯤꯇꯪ ꯆꯈꯠꯄꯗꯨꯃ ꯊꯃꯝꯃꯒꯦ ꯃꯆꯨꯗꯤ ꯀꯩꯗ ꯊꯅꯝꯃꯣꯒꯦ ꯑꯣ ꯍꯣꯏ ꯑꯗꯒꯤꯗꯤ ꯄꯣꯂꯔ ꯁꯨꯠ ꯑꯃ ꯊꯝꯃꯝꯃꯒꯦ ꯃꯣꯏꯒꯤ ꯅꯨꯄꯥ ꯃꯆꯥꯒꯤ ꯄꯣꯂꯔꯗꯨꯃꯀꯣ ꯑꯌꯨꯛ ꯅꯨꯡꯗꯥꯡꯒꯤ ꯑꯗꯨꯃꯥꯏ ꯇꯧꯗꯅ ꯅꯨꯄꯤꯒꯤꯗꯨꯁꯨ ꯑꯩꯈꯣꯏꯒꯤ ꯑꯌꯨꯛ ꯅꯨꯡꯗꯥꯡꯒꯤ ꯄꯣꯂꯔ ꯁꯨꯠꯇꯨ ꯑꯔꯥꯡꯕ ꯈꯣꯠꯄꯗꯣ ꯑꯅꯤ ꯑꯍꯨꯝ ꯊꯝꯃꯝꯃꯒꯦꯅꯦ ꯅꯨꯄꯤ ꯃꯆꯥꯒꯤꯗꯨꯗꯤ ꯃꯔꯥꯡ ꯌꯥꯝ ꯀꯥꯏꯑꯕ

ꯍꯣꯏ ꯍꯣꯏ ꯍꯣ ꯂꯥꯛꯑꯒ ꯃꯃꯟ ꯃꯊꯥꯗꯨꯅ ꯌꯦꯡꯉꯒ ꯁꯥꯖꯔꯒꯦꯕꯀꯣ ꯍꯣꯏ ꯍꯣꯏ ꯑꯗꯨꯗꯤ ꯊꯝꯕꯤꯔꯣ ꯊꯝꯕꯤꯔꯣ ꯏꯆꯦ ꯐꯣꯟ ꯊꯝꯃꯣ ꯊꯝꯃꯣ